ꯍꯜꯂꯣ ꯚꯥꯏ ꯑꯣ ꯍꯌꯦꯡꯗꯨ ꯆꯥꯟꯗꯦꯜ ꯐꯨꯠꯕꯣꯜ ꯏꯁꯇꯦꯗꯤꯌꯝꯗ ꯕꯣꯜ ꯌꯦꯡꯕ ꯆꯠꯂꯨꯁꯤꯗꯅ ꯑꯥ ꯃꯣꯏ ꯗꯤꯁꯇ꯭ꯔꯤꯛꯀꯤ ꯃꯣꯏ ꯁꯥꯟꯅꯕꯅꯦ ꯍꯧꯖꯤꯛ ꯀꯞ ꯑꯃ ꯑꯧ ꯍꯣꯏ ꯍꯣꯏ ꯍꯌꯦꯡ ꯌꯦꯡꯉꯨꯁꯤꯗꯅ ꯄꯨꯡꯁꯦ ꯑꯃ ꯑꯅꯤ ꯑꯗꯨꯋꯥꯏꯗ ꯃꯥꯜꯂꯦ ꯑꯗꯨ ꯁꯨꯋꯥꯏꯗꯒꯤ ꯇ꯭ꯋꯦꯜꯞ ꯑꯗꯨꯋꯥꯏꯗ ꯊꯣꯛꯈ꯭ꯔꯁꯦ ꯎꯝ ꯔꯦꯟꯀꯣꯠ ꯀꯨꯝꯕꯁꯨ ꯈꯔ ꯄꯨꯔꯛꯑꯣꯍꯦ ꯚꯥꯏ

ꯎꯝ ꯃꯆꯥꯗ ꯆꯠꯈ꯭ꯔꯁꯤꯗ

ꯎꯝ ꯑꯗꯨ ꯌꯦꯡꯁꯦ ꯚꯥꯏ ꯄꯥꯎ ꯇꯥꯁꯦ ꯍꯌꯦꯡ ꯑꯗꯨ ꯑꯗꯨꯒ ꯀꯥꯞꯊꯔꯨꯔꯁꯦ ꯍꯌꯦꯡ ꯑꯗꯨꯝ ꯍꯣꯏ ꯏꯕꯥꯟꯅꯤ ꯈꯛꯇ ꯆꯠꯂꯨꯔꯁꯦ ꯑꯗꯨꯝ

ꯑꯣ ꯌꯥꯏꯅꯦ ꯑꯗꯨꯗꯤ ꯃꯣꯏꯒ ꯄꯨꯟꯅ ꯆꯠꯂꯁꯨ ꯍꯣꯏ ꯑꯣꯀꯦ ꯇꯥꯔꯕ ꯅꯠꯇ꯭ꯔꯣ ꯑꯣ ꯍꯣꯏ ꯍꯣꯏ ꯌꯥꯔꯦ ꯑꯗꯨꯗꯤ ꯍꯌꯦꯡ ꯐꯥꯎꯔꯛꯑꯒꯦꯀꯣ ꯍꯣꯏ ꯍꯣꯏ ꯈꯔ ꯑꯧ ꯑꯧ ꯈꯔ ꯄꯨꯔꯛꯀꯦ ꯑꯧ ꯑꯧ ꯍꯣꯏ ꯍꯣꯏ ꯑꯗꯨꯗꯤ ꯍꯌꯦꯡ ꯐꯥꯎꯔꯛꯑꯒꯦꯀꯣ ꯚꯥꯏ

ꯑꯧ ꯑꯧ ꯄꯥꯏꯌꯦ ꯄꯥꯏꯌꯦ

ꯍꯣꯏ ꯍꯣꯏ ꯌꯥꯏꯌꯦ ꯌꯥꯏꯌꯦ ꯄꯥꯏꯔꯛꯀꯦ ꯚꯥꯥꯏ ꯑꯧ ꯌꯥꯏ ꯌꯥꯏ ꯄꯥꯏꯔꯛꯀꯦ ꯑꯩ ꯆꯥꯔꯖꯄꯨ ꯇꯧꯁꯤꯜꯂꯨꯈꯤꯒꯦ ꯍꯣꯏ ꯍꯣꯏ ꯚꯥꯏ ꯍꯌꯦꯡ ꯊꯦꯡꯅꯔꯁꯤꯅꯦ ꯍꯣꯏ ꯍꯣꯏ ꯍꯣꯏ ꯚꯥꯥꯏ ꯊꯝꯂꯒꯦ ꯊꯝꯂꯒꯦ